ꯁ꯭ꯀꯨꯜ ꯂꯣꯏꯔꯕ ꯃꯇꯨꯡꯗ ꯇꯨꯏꯁꯟ ꯅꯨꯡꯊꯤꯟꯒꯤ ꯇꯨꯏꯁꯟ ꯑꯗꯒꯤ ꯄ꯭ꯔꯥꯏꯕꯦꯠ ꯀ꯭ꯂꯥꯁ ꯇꯧꯕꯁꯤ ꯑꯉꯥꯡꯁꯤꯡꯗ ꯑꯉꯥꯡꯁꯤꯡꯗ ꯒ꯭ꯌꯥꯟ ꯂꯩꯅꯕ ꯍꯦꯟꯅ ꯅꯣꯂꯦꯖ ꯂꯩꯕ ꯑꯉꯥꯡ ꯍꯦꯟꯅ ꯈꯔ ꯈꯪꯕ ꯋꯥꯠꯄ ꯑꯉꯥꯡ ꯈꯩꯗꯁꯨ ꯈꯔ ꯍꯦꯟꯅ ꯒ꯭ꯌꯥꯟ ꯇꯥꯕ ꯈꯔ ꯍꯦꯟꯅ ꯍꯩꯅꯕ ꯑꯁꯤꯒꯨꯝꯕꯁꯤ ꯌꯥꯝ ꯗꯔꯀꯥꯔ ꯇꯥꯏ ꯑꯁꯤꯒꯨꯝꯕꯁꯤ ꯌꯥꯝ ꯀꯥꯟꯅꯕ ꯄꯤ ꯑꯗꯩ ꯑꯣꯖꯥ ꯉꯩꯅ ꯑꯉꯥꯡꯗꯁꯨ ꯈꯔ ꯍꯦꯟꯅ ꯀꯨꯞꯅ ꯌꯦꯡꯁꯤꯟꯕ ꯉꯝꯃꯤ ꯑꯁꯤꯒꯨꯝꯕꯒꯤ ꯗꯔꯀꯥꯔ ꯃꯩꯁꯤꯁꯨ ꯄꯤ